ꯑꯩꯅ ꯊꯧꯕꯥꯜ ꯕꯖꯥꯔꯗꯒꯤ ꯔꯦꯗꯃꯤ ꯅꯥꯏꯟ ꯑꯦꯒꯤ ꯕ꯭ꯂꯨꯇꯨꯠ ꯑꯃ ꯂꯩ ꯑꯗꯣ ꯃꯃꯟꯒ ꯆꯥꯟ ꯌꯥꯝ ꯆꯥꯅꯗꯦ ꯃꯃꯟꯅ ꯇꯥꯡꯉꯦ ꯑꯗꯨꯒ ꯄ꯭ꯔꯗꯛꯇꯣ ꯌꯥꯝ ꯐꯠꯇꯦ